ꯍꯜꯂꯣ

ꯁꯤꯕꯨ ꯑꯩꯁꯤ ꯃꯄꯥꯜ ꯂꯣꯝꯗꯒꯤ ꯈꯤꯇꯪ ꯂꯥꯛꯄꯅꯦ ꯇꯨꯔꯤꯁ ꯑꯣꯏꯅ ꯑꯗꯨ ꯀꯩꯅꯣꯅꯦ ꯆꯨꯔꯥꯆꯥꯟꯄꯨꯔꯗ ꯂꯥꯛꯄꯅꯦ ꯍꯧꯖꯤꯛꯁꯤ ꯑꯩꯁꯨ ꯑꯩ ꯀꯩꯅꯣꯝꯇ ꯍꯪꯅꯤꯡꯕ ꯍꯥꯏꯕꯇꯔꯦ ꯍꯥꯏꯗꯤ ꯃꯅꯤꯄꯨꯔꯒꯤ ꯃꯅꯤꯄꯨꯔꯒꯤ ꯑꯗꯨꯝ ꯃꯁꯥꯟꯅꯁꯤꯡꯁꯤꯒꯤ ꯌꯥꯝ ꯌꯦꯡꯅꯤꯡꯕ ꯍꯥꯏꯕꯇꯔꯦ ꯃꯨꯛꯅꯥ ꯍꯥꯏꯕ ꯃꯁꯥꯟꯅꯁꯤ ꯁꯤꯕꯨ ꯀꯃꯥꯏ ꯇꯧꯒꯦ ꯑꯗꯨꯝ ꯌꯦꯡꯕ ꯐꯪꯒꯗ꯭ꯔ ꯀꯃꯥꯏ ꯇꯧꯏ ꯑꯗꯨ ꯁꯥꯟꯅꯕꯁꯦ ꯀꯃꯥꯏꯅ ꯇꯧꯒꯦ ꯃꯤ ꯀꯌꯥ ꯁꯥꯟꯅꯕꯅꯣ ꯀꯃꯥꯏꯅ ꯇꯧꯕꯅꯣ ꯑꯗꯨ ꯁꯥꯟꯅꯕꯁꯤꯗ ꯗ꯭ꯔꯦꯁꯇꯤ ꯀꯃꯥꯏꯅ ꯇꯧꯏ ꯃꯁꯤ ꯈꯣꯡꯒ꯭ꯔꯥꯎ ꯑꯣꯏꯅ ꯁꯦꯠꯂꯒ ꯁꯥꯟꯅꯕ꯭ꯔ ꯅꯠꯇ꯭ꯔꯒꯅ ꯃꯅꯤꯄꯨꯔꯒꯤ ꯂꯩꯔꯤꯕ ꯐꯩꯖꯣꯝ ꯍꯥꯏꯒꯗ꯭ꯔ ꯈꯨꯗꯩ ꯍꯥꯏꯒꯗ꯭ꯔ ꯁꯤ ꯑꯗꯨꯝ ꯁꯦꯠꯂ ꯁꯥꯟꯅꯕ꯭ꯔ ꯀꯃꯥꯏꯅ ꯇꯧꯏ ꯑꯗꯨ ꯌꯥꯝ ꯐꯔꯦ ꯈꯔꯁꯨ ꯈꯪꯉꯦ ꯑꯗꯨ ꯆꯨꯔꯥꯆꯥꯟꯄꯨꯔꯁꯤꯕꯨ ꯑꯗꯨꯝ ꯂꯩꯐꯝ ꯆꯥꯐꯝꯁꯤ ꯀꯃꯥꯏꯅ ꯇꯧꯔꯤꯒꯦ ꯍꯣꯇꯦꯜꯒꯨꯝꯕ

ꯑꯩꯁꯦ ꯑꯁꯣꯝ ꯃꯄꯥꯜ ꯂꯣꯝꯗꯒꯤ ꯂꯥꯛꯄꯅꯤ ꯑꯗꯨ ꯒꯥꯔꯤꯁꯨ ꯇꯣꯡꯉꯛꯏ ꯑꯗꯨ ꯐꯔꯦ ꯌꯧꯔꯒ ꯑꯃꯨꯛ ꯀꯣꯜ ꯇꯧꯖꯔꯛꯑꯒꯦ ꯑꯗꯨꯝ ꯈꯔ ꯒꯥꯏꯗ ꯇꯧꯕꯤꯔꯣ